ꯑꯥ ꯍꯜꯂꯣ ꯎꯝ ꯏꯁꯇꯣꯔꯅꯤ ꯍꯥꯏꯕꯤꯔꯛꯑꯣ ꯑꯥ ꯃꯥꯅꯦ ꯃꯥꯅꯦ ꯎꯝ ꯍꯥꯏꯔꯛꯑꯣ ꯑꯥ ꯍꯣꯏ ꯂꯩ ꯂꯩ ꯎꯝ ꯑꯣ ꯃꯃꯟꯁꯤꯗꯤ ꯑꯗꯨꯝ ꯎꯒꯤ ꯃꯇꯨꯡ ꯏꯟꯅ ꯂꯥꯛꯀꯅꯦꯕ ꯀꯣ ꯎꯁꯦ ꯈꯤꯇꯪ ꯍꯣꯡꯕ ꯇꯥꯡꯕ ꯎ ꯑꯗꯨ ꯀꯔꯝꯕ ꯎꯗ ꯄꯥꯝꯕꯤꯕꯅꯣ ꯇꯤꯛꯀꯨꯝꯕ ꯎꯁꯤꯅꯃꯨꯛ ꯈꯔ ꯃꯃꯟ ꯃꯃꯟ ꯇꯥꯡꯉꯒ ꯀ꯭ꯋꯥꯂꯤꯇꯤ ꯈꯔꯁꯨ ꯐꯔꯛꯀꯅꯤ ꯑꯗꯨꯒ ꯂꯩꯍꯥꯎꯒꯨꯝꯕ ꯇꯣꯜꯍꯥꯎꯒꯨꯝꯕ ꯁꯨꯒꯨꯝꯕꯁꯨ ꯂꯩ ꯑꯗꯨꯝꯕꯅ ꯆꯜꯂꯒꯅ ꯃꯃꯟ ꯑꯃꯨꯛ ꯈꯤꯇꯪ ꯇꯥꯔꯛꯀꯅꯤ ꯀꯔꯝꯕ ꯎꯗ ꯇꯧꯕ ꯄꯥꯝꯕꯤꯕꯅꯣ ꯎꯝ ꯍꯣꯏ ꯍꯣꯏ ꯑꯗꯨꯝꯕ ꯑꯣꯏ ꯇꯥꯔꯗꯤ ꯎꯝ ꯇꯤꯛꯀꯨꯝꯕꯗ ꯑꯣꯏꯅ ꯂꯥꯛꯑꯅꯤ ꯇꯤꯛꯀꯨꯝꯕꯗ ꯑꯣꯏꯅ ꯇꯧꯁꯤꯔꯣ ꯑꯗꯨꯝ ꯔꯦꯗꯤꯃꯦꯠ ꯑꯣꯏꯅ ꯆꯜꯂꯒꯁꯨ ꯂꯣꯏꯅ ꯂꯩꯑꯕꯀꯣ ꯅꯧꯅ ꯆꯟꯕ ꯄꯥꯝꯃꯒꯁꯨ ꯗꯤꯖꯥꯏꯟ ꯈꯜꯂꯒ ꯑꯗꯨꯝ ꯆꯟꯕ ꯌꯥꯅꯤ ꯑꯣ ꯂꯩꯅꯤ ꯂꯩꯅꯤ ꯑꯣ ꯅꯪꯅꯤ ꯅꯪꯅꯤ ꯑꯥ ꯑꯗꯨꯝ ꯎꯝ ꯑꯥ ꯑꯗꯨꯒꯤꯗꯤ ꯑꯗꯨꯝ ꯍꯧꯖꯤꯛ ꯍꯧꯖꯤꯛ ꯆꯟꯈꯠꯂꯒ ꯂꯩꯔꯤꯕ ꯃꯈꯩꯁꯤꯗꯒꯤ ꯑꯗꯨꯝ ꯑꯄꯥꯝꯕꯗꯨ ꯈꯟꯕ ꯌꯥꯏꯕꯀꯣ ꯑꯗꯨ ꯃꯃꯜꯒꯤ ꯑꯣꯏꯅꯗꯤ ꯍꯧꯖꯤꯛꯇ ꯂꯩꯔꯤꯕ ꯄꯣꯠꯁꯤꯗꯤ ꯗꯤꯖꯥꯏꯟ ꯗꯤꯖꯥꯏꯟꯒꯤ ꯃꯈꯥ ꯄꯣꯟ ꯂꯣꯏꯅ ꯂꯥꯛꯀꯅꯤꯕ ꯀꯣ ꯅꯧꯅ ꯆꯜꯂꯒꯁꯨ ꯑꯗꯒꯤ ꯂꯩꯔꯤꯕ ꯔꯦꯗꯤꯃꯦꯠ ꯑꯣꯏꯅ ꯆꯜꯂꯒ ꯂꯩꯔꯤꯕ ꯄꯣꯠ ꯃꯈꯩꯁꯤꯁꯨ ꯃꯃꯟ ꯃꯥꯟꯅꯕ ꯑꯗꯨꯝ ꯂꯩ ꯑꯗꯨꯒ ꯑꯇꯥꯕ ꯑꯗꯨꯃꯈꯩꯁꯦ ꯌꯥꯝ ꯃꯃꯟ ꯍꯦꯟꯅ ꯈꯦꯠꯅꯕꯗꯤ ꯑꯣꯏꯔꯣꯏ ꯑꯣ ꯎꯝ ꯎꯝ ꯍꯣꯏ ꯍꯣꯏ ꯍꯣꯏ ꯍꯣꯏ ꯃꯥꯅꯤ ꯃꯥꯅꯤ ꯑꯣ ꯁꯦꯠ ꯑꯣꯏꯅ ꯂꯧꯒꯦ ꯍꯥꯏꯔꯒꯁꯨ ꯑꯗꯨꯝ ꯁꯦꯠ ꯑꯣꯏꯅ ꯄꯤꯌꯦꯕꯀꯣ ꯑꯗꯨ ꯑꯃꯃꯝꯗ ꯂꯧꯒꯦ ꯍꯥꯏꯔꯒꯁꯨ ꯌꯥꯏ ꯑꯗꯨꯒ ꯁꯦꯠ ꯑꯣꯏꯅ ꯂꯧ ꯇꯥꯔꯒꯗꯤ ꯌꯥꯎꯔꯛꯇꯣꯏꯕ ꯄꯣꯠꯃꯈꯩꯁꯦ ꯎꯄꯨ ꯑꯅꯤ ꯌꯥꯎꯔꯛꯑꯅꯤ ꯑꯆꯧꯕ ꯑꯃ ꯃꯆꯥ ꯑꯃ ꯀꯥꯡꯗꯣꯟ ꯑꯅꯤ ꯑꯃ ꯌꯥꯎꯔꯅꯤ ꯑꯗꯨꯒ ꯁꯣꯐꯥꯒꯤ ꯁꯦꯠ ꯑꯃꯒ ꯌꯥꯎꯔꯛꯑꯅꯤ ꯑꯗꯨꯒ ꯑꯁꯨꯃꯥꯏꯅ ꯗꯥꯏꯅꯤꯡ ꯑꯃꯒ ꯗꯥꯏꯅꯤꯡ ꯃꯆꯥ ꯍꯥꯏ ꯇꯥꯔꯦ ꯁꯣꯐꯥꯒꯤ ꯁꯦꯠꯇꯨꯗ ꯌꯥꯎꯈ꯭ꯔꯦ ꯎꯝ ꯑꯗꯨꯝꯕ ꯑꯗꯨꯃꯥꯏꯅ ꯂꯥꯛꯀꯅꯤ ꯑꯗꯨꯒ ꯄꯨꯂꯞ ꯂꯧꯔꯒꯗꯤ ꯃꯃꯜꯁꯦ ꯑꯃꯨꯛ ꯈꯤꯇꯪ ꯇꯥꯔꯛꯀꯅꯤ ꯑꯗꯨꯒ ꯑꯃꯃꯝ ꯂꯧꯔꯒꯅ ꯑꯃꯨꯛ ꯃꯃꯟꯁꯤ ꯈꯤꯇꯪ ꯍꯦꯜꯂꯛꯀꯅꯤ ꯄꯨꯂꯞ ꯂꯧꯕꯅ ꯑꯃꯨꯛ ꯈꯨꯗꯣꯡ ꯆꯥꯕꯗꯨ ꯍꯦꯜꯂꯤ ꯑꯥ ꯍꯣꯏ ꯍꯣꯏ ꯍꯣꯏ ꯄꯨꯂꯞ ꯂꯧꯕꯅ ꯑꯃꯨꯛ ꯈꯤꯇꯪ ꯍꯣꯡꯉꯦ ꯍꯣ ꯑꯗꯨꯒꯤꯗꯤ ꯑꯗꯨꯝ ꯊꯤꯟꯂꯨ ꯍꯥꯏꯔꯒꯁꯨ ꯑꯗꯨꯝ ꯗꯤꯂꯤꯚꯔꯤ ꯑꯗꯨꯝ ꯇꯧꯕ ꯌꯥꯏꯕꯀꯣ ꯑꯗ ꯑꯗꯨꯝ ꯀꯛꯆꯤꯡ ꯃꯅꯨꯡꯒꯤ ꯑꯣꯏꯅꯗꯤ ꯗꯤꯂꯤꯚꯔꯤꯁꯦ ꯑꯗꯨꯝ ꯄꯣꯠꯇꯨ ꯁꯦꯠ ꯑꯣꯏ ꯇꯥꯔꯒꯗꯤ ꯂꯤꯁꯤꯡ ꯃꯉꯥꯃꯨꯛ ꯂꯥꯛꯀꯅꯤ ꯑꯗꯨꯒ ꯁꯤꯡꯒꯜ ꯄꯤꯁ ꯑꯣꯏ ꯇꯥꯔꯒꯗꯤ ꯎꯄꯨ ꯑꯣꯏꯔꯣ ꯎꯄꯨꯅ ꯇꯣꯉꯥꯜꯂꯤ ꯀꯥꯡꯗꯣꯟꯅ ꯁꯨꯃꯥꯏꯅ ꯎꯄꯨ ꯄꯣꯠ ꯄꯣꯠꯇꯨꯒꯤ ꯇꯣꯉꯥꯟ ꯇꯣꯉꯥꯟꯕ ꯃꯃꯟ ꯂꯩꯌꯦꯕꯀꯣ ꯑꯗ ꯁꯣꯝꯅ ꯂꯧꯕꯤꯒꯦ ꯍꯥꯏꯔꯒꯗꯤ ꯎꯄꯨ ꯁꯦꯠ ꯑꯣꯏꯗꯣꯔꯤꯕ꯭ꯔꯥ ꯁꯤꯡꯒꯜ ꯑꯣꯏꯗꯣꯔꯤꯕ꯭ꯔꯥ ꯍꯣꯏ ꯑꯗꯨꯗꯤ ꯑꯗꯨꯝ ꯀꯛꯆꯤꯡ ꯃꯅꯨꯡ ꯑꯣꯏ ꯇꯥꯔꯗꯤ ꯂꯤꯁꯤꯡ ꯃꯉꯥꯅ ꯑꯗꯨꯝ ꯌꯥꯔꯅꯤ ꯄꯨꯂꯞ ꯆꯥꯔꯖ ꯌꯥꯎꯔꯒ ꯑꯥ ꯂꯩ ꯂꯩ ꯂꯩ ꯑꯥ ꯌꯥꯅꯤ ꯌꯥꯅꯤ ꯑꯄꯥꯝꯕ ꯑꯗꯨꯝ ꯈꯟꯕꯤ ꯌꯥꯅꯤ ꯍꯣꯏ ꯍꯣꯏ ꯐꯔꯦ ꯐꯔꯦ ꯊꯝꯂꯦ ꯑꯥ ꯑꯥ ꯊꯝꯃꯦ ꯊꯝꯃꯦ